ꯀꯂꯥ ꯍꯥꯏꯕꯁꯤ ꯄꯨꯟꯁꯤꯗ ꯌꯥꯝꯅ ꯃꯔꯨ ꯑꯣꯏ ꯃꯔꯝꯗꯤ ꯀꯂꯥ ꯍꯥꯏꯕꯁꯤꯅ ꯑꯥꯏꯗꯦꯟꯇꯤꯇꯤ ꯁꯃꯥꯖ ꯁꯣꯁꯥꯏꯇꯤꯗ ꯆꯠꯅꯔꯤꯕ ꯆꯠꯅ ꯀꯥꯡꯂꯣꯟ ꯃꯌꯥꯝ ꯑꯃ ꯀꯣꯏꯊꯣꯛꯅ ꯇꯥꯛꯄ ꯌꯥꯏ ꯑꯗꯨꯒ ꯍꯧꯅ ꯂꯣꯟꯆꯠ ꯊꯧꯒꯂꯣꯟ ꯕꯦꯕꯥꯔ ꯈꯨꯗꯤꯡꯃꯛꯁꯨ ꯀꯂꯥꯗ ꯌꯥꯎꯋꯤ ꯑꯗꯨꯅ ꯄꯨꯟꯁꯤꯗ ꯀꯂꯥꯁꯤ ꯌꯥꯝꯅ ꯃꯔꯨꯑꯣꯏꯕꯅꯤ ꯃꯁꯤꯅ ꯈꯨꯟꯅꯥꯏꯗ ꯆꯠꯅꯕꯤꯗ ꯁꯃꯥꯖꯇ ꯇꯥꯛꯄ ꯌꯥꯕ ꯊꯕꯛ ꯊꯧꯔꯝ ꯃꯌꯥꯝ ꯑꯃ ꯂꯩ ꯑꯗꯨꯅ ꯀꯂꯥꯗ ꯃꯁꯛ ꯎꯊꯣꯛꯄ ꯃꯇꯝꯗ ꯃꯤꯠꯅ ꯌꯦꯡꯕ ꯑꯣꯔ ꯇꯥꯕ ꯃꯇꯝꯗ ꯂꯥꯏꯅ ꯈꯪꯕ ꯉꯝꯃꯤ ꯑꯗꯨꯅ ꯈꯨꯟꯅꯥꯏꯗ ꯀꯂꯥ ꯍꯥꯏꯕꯁꯦ ꯑꯁꯤꯅ ꯃꯇꯦꯡ ꯌꯥꯝꯅ ꯆꯥꯎꯅ ꯄꯥꯡꯉꯤ ꯑꯗꯨꯅ ꯑꯩꯈꯣꯏꯅ ꯀꯥꯅꯕ ꯂꯧꯁꯤꯟꯕ ꯃꯌꯥꯝ ꯑꯃ ꯂꯥꯏꯅ ꯃꯤꯠꯅ ꯎꯕꯗꯒꯤ ꯅꯥꯀꯣꯡꯅ ꯇꯥꯕꯗꯒꯤ ꯂꯥꯏꯅ ꯈꯪꯕ ꯇꯥꯕ ꯉꯝꯃꯤ ꯑꯗꯨꯅ ꯀꯂꯥ ꯑꯥꯔꯠ ꯍꯥꯏꯕꯁꯦ ꯌꯥꯝꯅ ꯃꯔꯨꯑꯣꯏ